ꯍꯜꯂꯣ

ꯀꯣꯏꯔꯨꯁꯤ ꯌꯥꯏꯌꯦ ꯑꯣ ꯍꯣꯏ ꯏꯃꯥꯟꯅꯕꯤ ꯈꯔ ꯍꯧꯔꯛꯀꯦ ꯌꯥꯏꯌꯦ

ꯌꯥꯏꯌꯦ ꯌꯥꯏꯌꯦ ꯑꯩꯈꯣꯏ ꯏꯃꯥꯟꯅꯕꯤ ꯑꯍꯨꯝ ꯃꯔꯤ ꯍꯧꯔꯛꯀꯦ ꯑꯩꯈꯣꯏ ꯏꯃꯥꯟꯅꯕꯤ ꯃꯣꯏ ꯏꯃꯥꯟꯅꯕꯤ ꯈꯔ ꯑꯗꯨꯝ ꯃꯣꯏ ꯑꯍꯨꯝ ꯑꯃꯒ ꯑꯩꯈꯣꯏ ꯃꯔꯤ ꯑꯃꯒ ꯂꯥꯛꯀꯦ ꯌꯥꯅꯤ ꯎꯝ ꯑꯥꯎ ꯑꯗꯨꯝ ꯌꯥꯏꯌꯦ ꯑꯗꯨꯝ ꯎꯝ ꯎꯝ ꯍꯣꯏ ꯌꯥꯔꯦ ꯅꯪꯅ ꯐꯅꯕ ꯑꯗꯨꯝ ꯁꯤꯜꯂꯣ ꯌꯥꯔꯦ ꯎꯝ ꯎꯝ ꯍꯣꯏ ꯀꯣꯏꯔꯨꯁꯤ ꯌꯥꯔꯦ ꯌꯥꯔꯦ ꯎꯝ ꯅꯨꯡꯉꯥꯏꯅꯤ ꯅꯨꯡꯉꯥꯏꯅꯤꯌꯦ ꯑꯥꯎ ꯑꯥꯎ ꯊꯣꯛꯂꯛꯀꯦ ꯎꯝ ꯊꯝꯃꯦ ꯊꯝꯃꯦ